ꯑꯥ ꯂꯩ ꯂꯩ ꯂꯩ ꯑꯗꯨꯗꯤ ꯀꯔꯤ ꯁꯥꯕꯒꯤꯅꯣ ꯑꯣ ꯑꯗꯨꯁꯨ ꯂꯩꯌꯦ ꯂꯩꯌꯦ ꯂꯩꯌꯦ

ꯃꯅꯨꯡꯗ ꯂꯩꯗꯨꯗꯤ ꯃꯅꯨꯡꯗ ꯂꯣꯏꯅ ꯃꯤꯅ ꯍꯪꯕꯗꯁꯨ ꯀꯌꯥ ꯍꯪꯒꯟꯗꯦꯅ ꯃꯅꯨꯡꯗ ꯊꯝꯃꯤ ꯃꯆꯥ ꯃꯆꯥꯗꯣ ꯌꯥꯝ ꯍꯪꯒꯜꯂꯦꯅ

ꯑꯣ ꯑꯗꯨꯗꯤ ꯏꯁꯥ ꯂꯥꯛꯑ ꯌꯦꯡꯒꯗ꯭ꯔꯥ

ꯑꯣ ꯌꯥꯏ ꯌꯥꯏ ꯑꯗꯨꯁꯨ ꯅꯣꯏꯅ ꯏꯁꯥ ꯂꯥꯛꯑ ꯌꯦꯡꯒꯦꯒꯁꯨ ꯌꯦꯡꯉꯣ ꯑꯗꯒꯤ ꯑꯩꯈꯣꯏꯗ ꯑꯃꯠꯇ ꯄꯨꯊꯣꯛꯄꯤꯔꯛꯑꯣ ꯍꯥꯏꯔꯛꯑꯒꯗꯤ ꯑꯔꯤꯡꯕ ꯑꯣꯏꯅ ꯈꯜꯂ ꯈꯜꯂ ꯌꯦꯡꯒꯗꯕ

ꯑꯣ ꯌꯥꯅꯤ ꯌꯥꯅꯤ ꯃꯥꯒꯤ ꯁꯥꯏꯖꯀꯤ ꯃꯈꯥ ꯄꯣꯜꯂꯦ ꯑꯋꯥꯡꯕ ꯑꯅꯦꯝꯕ ꯑꯗꯒꯤ ꯃꯌꯥꯏ ꯋꯥꯏꯔꯞ ꯃꯈꯜ ꯑꯍꯨꯝꯊꯣꯛꯅ ꯂꯩ ꯍꯥꯏꯇꯥꯔꯦ

ꯍꯣꯏ ꯍꯣꯏ ꯍꯣꯏ ꯑꯗꯨꯗꯤ ꯍꯣꯏ ꯌꯦꯡꯉꯁꯤ ꯌꯦꯡꯉꯁꯤ

ꯑꯥ ꯂꯩ ꯑꯗꯨꯁꯨ ꯂꯩꯌꯦ ꯍꯣꯏ ꯍꯣꯏ ꯊꯝꯃꯝꯒꯦ ꯊꯝꯃꯝꯒꯦ ꯑꯅꯧ ꯑꯅꯧꯕꯁꯦ ꯍꯧꯖꯤꯛꯁꯦ ꯑꯩꯈꯣꯏꯒꯤ ꯂꯤꯒꯤ ꯄꯣꯠꯁꯦ ꯀꯌꯥ ꯏꯆꯠ ꯆꯠꯇꯃꯤꯅ ꯍꯧꯖꯤꯛ ꯁꯥꯕ ꯇꯟꯅꯔꯦꯅ ꯏꯟꯊꯤ ꯅꯨꯡꯉꯥꯏꯅ ꯁꯥꯗ꯭ꯔꯦ ꯃꯤ ꯑꯔꯥꯛ ꯑꯔꯥꯛꯄ ꯈꯔ ꯈꯔ ꯆꯠꯄꯒꯩꯗꯤ ꯈꯔ ꯈꯔ ꯁꯥꯔꯦ ꯂꯩ ꯑꯗꯨꯗꯤ ꯂꯩ ꯋꯥꯒꯤꯗꯣ ꯋꯥꯒꯤꯗꯣ ꯑꯗꯨꯁꯨ ꯂꯩꯌꯦ ꯂꯩꯕꯕꯨꯗꯤ ꯑꯗ ꯅꯣꯏ ꯑꯃꯨꯛ ꯅꯧꯃꯜꯂꯦ ꯄꯥꯃꯜꯂꯦꯅꯃꯨꯛ ꯍꯥꯏꯒꯗ꯭ꯔꯅ ꯂꯥꯛꯑꯒ ꯌꯦꯡꯉꯣ ꯂꯥꯛꯑꯒ ꯌꯦꯡꯉꯣ ꯎꯝ ꯂꯨꯄꯥꯁꯦ ꯃꯤ ꯑꯍꯨꯝ ꯐꯝ ꯆꯟꯗꯣꯏꯗꯣ ꯂꯤꯁꯤꯡ ꯑꯍꯨꯝ ꯃꯊꯛ ꯂꯥꯛꯀꯗꯧ ꯃꯥꯜꯂꯦ ꯑꯥ ꯑꯗꯒꯤ ꯃꯣꯔꯥ ꯃꯌꯥꯏ ꯋꯥꯏꯔꯞꯇꯨꯅ ꯆꯥꯇ꯭ꯔꯦꯠ ꯆꯅꯤꯄꯥꯟ ꯂꯥꯛꯀꯅꯤ

ꯂꯤ ꯍꯧꯖꯤꯛ ꯂꯤ ꯃꯃꯟ ꯇꯥꯡꯈꯠꯈ꯭ꯔꯦꯅꯦꯍꯦ ꯈ꯭ꯋꯥꯏ ꯃꯔꯨ ꯑꯣꯏꯅ ꯆꯤꯡꯁꯨ ꯆꯪ ꯌꯥꯗꯃꯤꯅ ꯂꯤ ꯖꯔ ꯖꯔ ꯃꯃꯟ ꯍꯦꯟꯒꯠꯈꯤ ꯍꯣꯏ ꯍꯣꯏ ꯍꯣꯏ ꯌꯥꯏ ꯌꯥꯏ ꯑꯗꯨꯁꯨ ꯌꯥꯏ ꯍꯣꯏ ꯊꯃꯝꯃꯣ ꯊꯝꯃꯒꯦ ꯎꯝ ꯊꯝꯈ꯭ꯔꯦ ꯀꯩꯅꯣ ꯍꯥꯏꯔꯛꯑꯦ